ꯍꯂꯣ ꯍꯂꯣ ꯑꯣ ꯈꯣꯡꯎꯞꯁꯦ ꯀꯔꯝꯕ ꯈꯣꯡꯎꯞ ꯌꯦꯡꯁꯤꯒꯦ ꯈꯣꯡꯎꯞꯁꯦ ꯑꯗꯨꯝ ꯑꯉꯥꯡꯒꯤꯗꯤ ꯀꯩꯅꯣ ꯂꯩꯔꯦ ꯃꯔꯤ ꯐꯥꯕꯤ ꯑꯗꯒꯤꯗꯤ ꯈꯨꯅꯤꯡ ꯈꯤꯇꯪ ꯌꯥꯎꯕꯤ ꯌꯥꯎꯗꯕꯤꯁꯨ ꯑꯗꯨꯝ ꯌꯥꯎꯔꯦ ꯃꯈꯟ ꯃꯌꯥꯝ ꯑꯃ ꯂꯩ ꯑꯧ ꯑꯉꯥꯡ ꯃꯆꯥꯒꯤꯁꯨ ꯌꯥꯎꯋꯦ ꯈꯤꯇꯪ ꯄꯨꯡꯀꯛ ꯆꯥꯎꯔꯛꯄꯩꯁꯨ ꯑꯗꯨꯝ ꯌꯥꯎꯔꯦ ꯑꯧ ꯈꯔ ꯀ꯭ꯋꯥꯂꯤꯇꯤ ꯂꯩꯕꯁꯨ ꯌꯥꯎꯋꯤ ꯂꯩꯇꯕꯁꯨ ꯌꯥꯎꯋꯤ ꯑꯄꯥꯝꯕ ꯁꯤꯒꯤ ꯀꯩꯅꯣ ꯇꯧꯔꯣ ꯀꯃꯥꯏꯅ ꯀꯃꯥꯏꯅ ꯀꯩꯅꯣ ꯊꯥꯔꯛꯀꯦ ꯌꯦꯡꯉꯣ ꯑꯗꯨꯒꯀꯣ ꯑꯗꯨ ꯁ꯭ꯀꯨꯜ ꯈꯣꯡꯎꯞꯁꯨ ꯃꯌꯥꯝ ꯂꯩꯌꯦ ꯁ꯭ꯀꯨꯜꯒꯤ ꯑꯉꯥꯡ ꯁ꯭ꯀꯨꯜ ꯆꯠꯄꯒꯤꯁꯨ ꯍꯔꯥꯎ ꯀꯨꯝꯍꯩꯒꯤꯁꯨꯀꯣ ꯎꯝ ꯎꯝ ꯑꯧ ꯑꯣ ꯂꯩꯅꯤ ꯂꯩꯅꯤ ꯃꯔꯤ ꯐꯥꯕꯤꯁꯨ ꯂꯩꯔꯦ ꯑꯗꯒꯤ ꯃꯈꯟ ꯃꯈꯟ ꯃꯌꯥꯝ ꯂꯩꯔꯦ ꯃꯆꯨꯗꯁꯨ ꯑꯄꯥꯝꯕ ꯑꯗꯨꯝ ꯐꯪꯉꯅꯤꯀꯣ ꯑꯉꯥꯡ ꯃꯆꯥꯒꯤ ꯁꯨꯝ ꯀꯩꯅꯣ ꯃꯔꯤ ꯎꯝꯖꯤꯟꯕꯤꯒꯨꯝꯕꯀꯣ ꯑꯗꯨꯁꯨ ꯑꯗꯨꯝ ꯂꯩ ꯑꯗꯒꯤ ꯑꯇꯥꯡꯕ ꯑꯍꯣꯡꯕ ꯈꯔ ꯂꯩꯔꯅꯤꯗ ꯑꯧ ꯑꯧ ꯌꯦꯡꯉꯣ ꯌꯦꯡꯉꯣ ꯂꯩꯌꯦ ꯂꯩꯌꯦ ꯈꯣꯡꯎꯞꯇꯤꯀꯣ ꯑꯗꯨꯝ ꯐꯖ ꯐꯖꯕ ꯐ꯭ꯂꯦꯠ ꯀꯩꯅꯣ ꯑꯉꯥꯡ ꯀꯩꯅꯣ ꯍꯔꯥꯎ ꯀꯨꯝꯍꯩ ꯆꯠꯄꯩꯁꯨ ꯂꯩꯔꯦꯀꯣ ꯑꯉꯥꯡ ꯑꯌꯨꯛ ꯅꯨꯡꯗꯥꯡꯗ ꯂꯩꯔꯒ ꯑꯗꯨꯝ ꯇꯣꯡꯕꯒꯤ ꯏꯟꯗꯝꯗꯥꯒꯤ ꯑꯗꯒꯤ ꯀꯥꯂꯦꯟꯒꯤ ꯁꯥꯒꯠꯂꯛꯄꯒꯤ ꯑꯗꯨꯒꯨꯝꯕ ꯑꯗꯨꯝ ꯂꯣꯏꯅ ꯁꯨꯅꯕ ꯐꯪꯅꯤꯌꯦ ꯑꯣ ꯑꯣ ꯂꯩꯅꯤ ꯂꯩꯅꯤ ꯑꯝꯇ ꯑꯗꯨ ꯍꯥꯏꯐꯦꯠꯇꯪ ꯌꯦꯡꯉꯛꯈꯤꯒꯦꯀꯣ ꯃꯆꯨ ꯑꯉꯥꯡꯕꯗꯒꯨꯝꯕꯀꯣ ꯑꯉꯥꯡꯕꯁꯦ

ꯑꯧ ꯑꯧ ꯂꯧꯋꯣ

ꯑꯣ ꯑꯗꯨ ꯑꯣ ꯑꯣ ꯍꯣꯏ ꯍꯣꯏ ꯑꯗꯨꯒꯤ ꯑꯣꯏꯔꯒꯗꯤ ꯌꯥꯅꯤ ꯈꯤꯇꯪꯗꯤ ꯋꯥꯎꯔꯤ ꯋꯥꯎ ꯇꯧ ꯍꯦꯛ ꯄꯨꯔꯥ ꯗꯥꯏꯔꯦꯛ ꯑꯣꯏꯗ꯭ꯔꯦꯀꯣ ꯀꯔꯤ ꯃꯆꯨ ꯀꯔꯤ ꯀꯂꯔ ꯍꯥꯏꯕ ꯑꯣ ꯑꯧ ꯅꯨꯄꯥꯁꯤꯁꯨ ꯑꯗꯨꯝ ꯐꯪꯒꯅꯤ ꯅꯨꯄꯥꯒꯤꯁꯦ ꯊꯕꯛ ꯆꯠꯊꯣꯛꯄꯒꯤ ꯑꯣꯏꯒꯗꯔ ꯅꯠꯇ꯭ꯔꯒ ꯁ꯭ꯀꯨꯜꯒꯤ ꯑꯣꯏꯗꯣꯏꯔꯥ ꯑꯗꯒꯤ ꯁꯨꯝ ꯑꯌꯨꯛ ꯅꯨꯡꯗꯥꯡꯒꯤ ꯏꯪꯕ ꯈꯣꯠꯄꯒꯤ ꯑꯣꯏꯗꯣꯏꯔꯥ ꯑꯣ ꯏꯁꯄꯣꯔꯠ ꯁꯨ ꯑꯣ ꯑꯗꯨ ꯑꯗꯨꯝ ꯐꯪꯒꯅꯤꯗ ꯑꯣ ꯍꯣꯏ ꯍꯣꯏ ꯑꯗꯨ ꯐꯪꯒꯅꯤ ꯐꯪꯒꯅꯤ ꯑꯗꯨꯁꯨ

ꯑꯧ ꯑꯧ ꯏꯁꯄꯣꯔꯠ ꯁꯨꯁꯗꯤ ꯃꯣꯏ ꯀꯩꯅꯣꯁꯦ ꯃꯃꯟꯁꯦ ꯑꯗꯨꯝ ꯃꯣꯏ ꯃꯣꯏꯒꯤ ꯃꯃꯟꯁꯦ ꯀꯌꯥ ꯍꯥꯏꯗꯣꯏꯅꯣ ꯃꯣꯏꯒꯤ ꯂꯤꯁꯤꯡ ꯑꯃꯒ ꯂꯤꯁꯤꯡ ꯑꯅꯤꯒ ꯍꯥꯏꯕꯗꯀꯣ ꯂꯤꯁꯤꯡ ꯑꯃꯒ ꯆꯅꯤꯄꯥꯟ ꯑꯗꯥꯏꯗꯒ ꯈꯔꯗꯤ ꯇꯥꯕꯁꯨ ꯌꯥꯏꯗ ꯂꯤꯁꯤꯡ ꯑꯃ ꯆꯥꯝꯃꯉꯥꯁꯦ ꯑꯩꯈꯣꯏꯅꯅꯦ ꯀꯩꯅꯣ ꯇꯧꯗꯤꯌꯦ ꯃꯍꯨꯠ ꯍꯥꯏꯗꯨꯅꯦꯕꯀꯣ ꯂꯤꯁꯤꯡ ꯑꯃꯒ ꯍꯣꯏ ꯂꯤꯁꯤꯡ ꯑꯃꯒ ꯆꯥꯇ꯭ꯔꯨꯛ ꯌꯥꯡꯈꯩꯃꯨꯛꯇꯗꯤ ꯁꯥꯔꯒꯦ ꯌꯥꯝ ꯇꯥꯔꯕꯅꯤꯀꯣ ꯑꯗ ꯆꯥꯝꯃꯉꯥꯗꯨꯗꯤ ꯍꯩꯃꯥ ꯆꯥꯝꯃꯉꯥꯗꯨ ꯌꯧꯍꯟꯕꯤꯔꯅꯨ ꯑꯗꯨꯁꯨ ꯑꯩꯈꯣꯏꯅ ꯂꯧꯔꯛꯄꯗꯁꯨ ꯆꯤꯡꯉꯦ ꯑꯩꯈꯣꯏ ꯌꯥꯝꯅ ꯇꯣꯡꯉꯒ ꯌꯣꯟꯕ ꯅꯠꯇꯦ ꯑꯩꯈꯣꯏꯒꯤꯗꯤ ꯑꯗꯨꯝ ꯈꯤꯇꯪ ꯈꯤꯇꯪ ꯅꯞꯄꯗꯤꯀꯣ ꯁꯠ ꯁꯠ ꯊꯥꯗꯣꯛꯄꯅꯤꯅ ꯑꯗ ꯆꯥꯇ꯭ꯔꯨꯛ ꯌꯥꯡꯈꯩꯕꯨꯛꯇꯪꯗꯤ ꯄꯤꯕꯤꯔꯣ ꯎꯝ ꯑꯣ ꯑꯣ ꯍꯣꯏ ꯍꯣꯏ ꯐꯅꯤ ꯐꯅꯤ